ꯑꯩꯅ ꯃꯦꯁꯣꯗꯒꯤ ꯑꯣꯟꯂꯥꯏꯟꯗ ꯄꯣꯠ ꯑꯃ ꯆꯦꯟꯕꯅꯤ ꯆꯦꯜꯂꯤꯕ ꯄꯣꯠꯇꯣ ꯑꯩꯒꯤ ꯕ꯭ꯂꯥꯎꯁ ꯑꯃꯒ ꯖꯔꯁꯤ ꯑꯃꯒ ꯆꯦꯟꯕꯅꯤ ꯑꯅꯤꯗꯨꯒꯤ ꯁꯥꯏꯖꯇꯣ ꯑꯃ ꯐꯥꯎ ꯃꯥꯅꯔꯝꯗ꯭ꯔꯦ ꯊꯤꯜꯂꯛꯄ ꯃꯇꯃꯗꯁꯨ ꯃꯣꯏꯅ ꯑꯩꯈꯣꯏꯗ ꯐꯖꯅ ꯊꯦꯡꯅꯍꯧꯗ꯭ꯔꯦ ꯌꯨꯝꯒꯤ ꯑꯔꯩꯕꯗ ꯄꯤꯕꯤꯔꯝꯃꯦ ꯑꯗꯣ ꯍꯧꯖꯤꯛꯇꯤ ꯑꯩ ꯑꯆꯨꯝꯕꯗꯣ ꯑꯁꯦꯡꯕ ꯑꯩꯒꯤ ꯁꯥꯏꯖꯇꯣ ꯄꯥꯝꯃꯦ ꯍꯟꯗꯣꯛꯂꯒ ꯇꯧꯕ ꯄꯥꯝꯃꯦ ꯑꯗꯨꯒꯤ ꯃꯔꯝꯗꯣ ꯇꯥꯛꯄꯤꯌꯨ ꯀꯔꯝ ꯇꯧꯅ ꯍꯟꯗꯣꯏꯅꯣ ꯍꯥꯏꯕꯗꯣ ꯇꯥꯛꯄꯤꯌꯨ